ꯑꯩꯍꯥꯛ ꯀꯣꯟꯇꯦꯅꯔ ꯒꯥꯔꯗꯦꯟꯅꯤꯡ ꯑꯁꯤ ꯇꯧꯕ ꯌꯥꯎꯈ꯭ꯔꯦ ꯑꯗꯨꯒ ꯍꯥꯏꯔꯤꯕ ꯀꯣꯟꯇꯦꯅꯔ ꯒꯥꯔꯗꯦꯟꯅꯤꯡ ꯑꯁꯤꯗ ꯑꯩꯈꯣꯏꯅ ꯁꯤꯖꯤꯟꯅꯒꯗꯕ ꯄꯣꯠꯂꯝ ꯈꯔ ꯍꯥꯏꯔꯕꯗꯤ ꯀꯣꯟꯇꯦꯅꯔ ꯍꯥꯏꯕꯗꯤ ꯒꯝꯂꯥ ꯄ꯭ꯂꯥꯟꯠ ꯂꯩꯕꯥꯛ ꯑꯃꯁꯨꯡ ꯏꯁꯤꯡ ꯀꯣꯟꯇꯦꯅꯔ ꯒꯥꯔꯗꯦꯟꯅꯤꯡ ꯍꯥꯏꯔꯤꯕ ꯑꯁꯤ ꯌꯥꯝꯅ ꯂꯥꯏꯕ ꯚꯥꯔꯇꯤꯀꯦꯜ ꯒꯥꯔꯗꯦꯟꯅꯤꯡꯒ ꯊꯣꯏꯗꯣꯛꯅ ꯈꯦꯠꯅꯕ ꯂꯩꯇꯦ ꯒ꯭ꯔꯥꯎꯟꯗ ꯃꯈꯜ ꯀꯌꯥꯒꯤ ꯂꯩ ꯄꯥꯝꯕꯤ ꯑꯃꯁꯨꯡ ꯚꯦꯖꯤꯇꯦꯕꯜ ꯃꯅꯥ ꯃꯁꯤꯡꯅ ꯆꯤꯡꯕ ꯀꯌꯥ ꯑꯃꯁꯨ ꯀꯣꯟꯇꯦꯅꯔ ꯒꯥꯔꯗꯦꯟꯅꯤꯡꯗ ꯊꯥꯕ ꯌꯥꯏ ꯑꯗꯨꯒ ꯑꯩꯈꯣꯏꯅ ꯀꯣꯟꯇꯦꯅꯔ ꯒꯥꯔꯗꯦꯟ ꯑꯁꯤ ꯇꯧꯒꯦ ꯍꯥꯏꯅ ꯈꯜꯂꯕꯗꯤ ꯍꯤꯔꯝ ꯈꯔ ꯂꯩ ꯍꯥꯏꯕꯗꯤ ꯄꯥꯝꯕꯤ ꯑꯁꯤꯕꯨ ꯀꯨꯏꯅ ꯍꯤꯡꯍꯟꯕ ꯉꯝꯅꯕ ꯑꯃꯗꯤ ꯐꯖꯍꯟꯅꯕ ꯃꯑꯣꯡ ꯑꯗꯨꯗꯤ ꯑꯍꯥꯟꯕꯗ ꯈꯨꯠꯁꯨ ꯈꯨꯠꯂꯥꯏ ꯑꯣꯏꯅ ꯒꯥꯔꯗꯦꯟꯅꯤꯡ ꯇ꯭ꯔꯣꯋꯦꯜ ꯃꯊꯪꯗ ꯃꯥꯒꯤ ꯃꯦꯇꯔꯤꯌꯦꯜꯁꯤꯡ ꯍꯥꯏꯕꯗꯤ ꯄꯣꯔꯇꯤꯡ ꯁꯣꯏꯜ ꯃꯈꯜ ꯃꯈꯜꯒꯤ ꯀꯣꯟꯇꯦꯅꯔ ꯑꯩꯈꯣꯏꯒꯤ ꯑꯄꯥꯝꯕ ꯄꯥꯝꯕꯤꯁꯤꯡꯕꯨ ꯔꯦꯗꯤ ꯇꯧꯗꯨꯅ ꯊꯝꯃꯤ ꯑꯗꯨꯒ ꯃꯇꯧ ꯀꯔꯝꯅ ꯀꯣꯟꯇꯦꯅꯔ ꯒꯥꯔꯗꯦꯟꯅꯤꯡ ꯑꯁꯤ ꯍꯧꯒꯦ ꯍꯥꯏꯕ ꯃꯇꯝꯗ ꯑꯩꯈꯣꯏꯅ ꯄꯥꯝꯕꯤ ꯑꯗꯨꯒ ꯆꯥꯟꯅꯕ ꯂꯩꯕꯥꯛꯄꯨ ꯁꯤꯖꯤꯟꯅꯕ ꯑꯩꯈꯣꯏꯅ ꯀꯣꯟꯇꯦꯅꯔ ꯒꯥꯔꯗꯦꯟꯅꯤꯡ ꯑꯁꯤ ꯇꯧꯕ ꯃꯇꯝꯗ ꯌꯥꯝꯅ ꯁꯣꯏꯒꯟꯕ ꯍꯥꯏꯔꯒꯗꯤ ꯄꯥꯝꯕꯤ ꯑꯁꯤꯒ ꯆꯥꯟꯅꯗꯕ ꯂꯩꯕꯥꯛ ꯁꯤꯖꯤꯟꯅꯕ ꯄꯥꯝꯕꯤ ꯑꯃ ꯊꯥꯕ ꯃꯇꯝꯗ ꯃꯔꯝ ꯆꯥꯅ ꯗ꯭ꯔꯦꯟ ꯇꯧꯕ ꯉꯝꯕ ꯂꯩꯕꯥꯛ ꯅ꯭ꯌꯨꯇ꯭ꯔꯦꯟꯁ ꯌꯥꯎꯕ ꯂꯩꯕꯥꯛ ꯑꯃꯗꯤ ꯄꯣꯔꯇꯤꯡ ꯃꯤꯛꯁ ꯌꯥꯎꯕ ꯑꯁꯤꯅꯆꯥꯡꯕ ꯀꯌꯥ ꯆꯪꯉꯤ ꯑꯩꯈꯣꯏꯅ ꯄꯥꯝꯕꯤ ꯑꯃ ꯆꯥꯎꯅꯕ ꯌꯣꯛꯈꯠꯄ ꯃꯇꯝꯗ ꯃꯥꯒꯤ ꯃꯥꯒꯤ ꯆꯥꯟꯅꯕ ꯂꯩꯕꯥꯛ ꯁꯤꯖꯤꯟꯅꯕ ꯌꯥꯝꯅ ꯃꯔꯨ ꯑꯣꯏ ꯑꯗꯨꯒ ꯇ꯭ꯔꯤ ꯅꯠꯇ꯭ꯔꯒ ꯁ꯭ꯔꯕ ꯑꯁꯤꯒꯨꯝꯕ ꯄꯥꯝꯕꯤ ꯑꯁꯤꯗꯤ ꯌꯥꯝꯅ ꯂꯨꯕ ꯀꯣꯟꯇꯦꯅꯔ ꯑꯗꯨꯗ ꯂꯩꯕꯥꯛ ꯌꯥꯝꯅ ꯍꯥꯞꯄ ꯆꯪꯉꯤ ꯃꯔꯝꯗꯤ ꯑꯁꯤꯒꯨꯝꯕ ꯄꯥꯝꯕꯤ ꯑꯁꯤꯗꯤ ꯃꯔꯥ ꯂꯨꯅ ꯆꯪꯕꯒꯤꯅꯤ ꯑꯗꯨꯒ ꯊꯥꯔꯤꯕ ꯒꯝꯂꯥ ꯑꯗꯨꯒꯤ ꯃꯈꯥꯗ ꯍꯣꯜ ꯑꯃ ꯊꯝꯂꯕꯗꯤ ꯏꯁꯤꯡ ꯃꯈꯥꯗ ꯇꯨꯡꯁꯤꯜꯂꯒ ꯂꯩꯍꯟꯗꯦ ꯃꯁꯤꯒꯤ ꯑꯦꯛꯁꯄꯤꯔꯤꯌꯦꯟꯁ ꯃꯌꯥꯝꯁꯤꯡ ꯑꯁꯤ ꯑꯩꯅ ꯇꯝꯖꯍꯧꯋꯤ